ꯁꯥꯟꯅꯕ ꯍꯥꯏꯕ ꯑꯁꯤꯅ ꯏꯁꯥꯗ ꯑꯗꯨꯛꯀꯤ ꯃꯇꯤꯛ ꯀꯥꯟꯅꯕ ꯄꯤ ꯏꯃꯥꯟꯅꯕ ꯃꯌꯥꯝ ꯑꯃꯁꯨ ꯇꯤꯟꯅꯔꯦ ꯈꯪꯅꯔꯦ ꯑꯗꯨꯒꯤ ꯃꯇꯨꯡꯗ ꯏꯁꯥꯗꯁꯨ ꯑꯗꯨꯛꯀꯤ ꯃꯇꯤꯛ ꯀꯥꯟꯅꯕ ꯄꯤ ꯁꯥꯟꯅꯕ ꯍꯥꯏꯕꯁꯤꯅ ꯋꯥꯈꯜ ꯅꯨꯡꯉꯥꯏ ꯏꯁꯥꯗ ꯑꯐꯛ ꯑꯐꯥꯏ ꯆꯨꯕ ꯄꯪꯁꯤꯟꯕ ꯑꯗꯨꯁꯨ ꯁꯥꯟꯅꯕ ꯃꯇꯝꯗ ꯂꯣꯏꯅ ꯐꯩ ꯑꯗꯨꯅ ꯁꯥꯟꯅꯕ ꯑꯁꯤ ꯌꯥꯝꯅ ꯀꯥꯟꯅꯩ ꯑꯉꯥꯡꯁꯤꯡꯗ ꯏꯆꯥ ꯏꯁꯨꯁꯤꯡꯗ ꯑꯗꯨꯛꯀꯤ ꯃꯇꯤꯛ ꯁꯥꯟꯅꯕꯁꯤ ꯁꯥꯟꯅꯍꯟꯒꯗꯕꯅꯤ ꯂꯥꯏꯔꯤꯛ ꯄꯥꯕ ꯃꯇꯝꯗꯁꯨ ꯂꯥꯏꯔꯤꯛ ꯄꯥꯍꯟꯕ ꯑꯗꯨꯒ ꯁꯥꯟꯅꯕꯒꯤ ꯇꯥꯏꯃꯤꯡꯁꯨ ꯈꯔ ꯏꯆꯥ ꯏꯁꯨꯁꯤꯡꯗ ꯄꯤꯒꯗꯕꯅꯤ ꯁꯨꯝꯇ ꯂꯥꯏꯔꯤꯛꯇ ꯄꯥꯔꯒ ꯂꯩꯔꯒꯁꯨ ꯃꯈꯣꯏꯒꯤ ꯍꯛꯆꯥꯡ ꯑꯗꯨ ꯅꯨꯡꯉꯥꯏꯐꯝ ꯈꯪꯂꯣꯏ ꯑꯗꯨꯅ ꯄꯣꯊꯥꯅꯕ ꯕ꯭ꯔꯦꯟꯁꯤ ꯈꯔ ꯏꯪꯊꯅꯕ ꯉꯥꯏꯍꯥꯛꯇꯪꯁꯨ ꯁꯥꯟꯅꯍꯟꯒꯗꯕꯅꯤ ꯉꯥꯏꯍꯥꯛꯇꯪꯁꯨ ꯆꯦꯜꯍꯟ ꯆꯣꯡꯍꯟꯒꯗꯕꯅꯤ ꯑꯗꯨꯒ ꯕ꯭ꯔꯦꯜ ꯑꯁꯤ ꯄꯣꯊꯥꯒꯗꯕꯅꯤ ꯁꯨꯝ ꯂꯥꯏꯔꯤꯛꯇ ꯄꯥꯔꯤꯕꯅꯤ ꯂꯥꯏꯔꯤꯛꯇ ꯇꯝꯂꯤꯕꯅꯤ ꯍꯥꯏꯗꯨꯅ ꯂꯥꯏꯔꯤꯛꯇ ꯁꯨꯝ ꯑꯣꯟꯁꯤꯜꯂꯒ ꯂꯩꯔꯕꯗꯤ ꯑꯉꯥꯡ ꯑꯗꯨꯒꯤ ꯕ꯭ꯔꯦꯜ ꯑꯗꯨ ꯑꯗꯨꯛꯀꯤ ꯃꯇꯤꯛ ꯅꯨꯡꯉꯥꯏꯔꯣꯏ ꯃꯁꯥꯗꯨ ꯑꯄꯪ ꯑꯁꯣꯛ ꯑꯐꯛ ꯑꯐꯥꯏ ꯆꯨꯔꯒ ꯂꯩꯒꯅꯤ ꯑꯉꯥꯡ ꯍꯥꯏꯕꯁꯤꯗꯤ ꯈꯔꯁꯨ ꯁꯥꯟꯅꯍꯟꯕ ꯈꯔꯁꯨ ꯆꯦꯜꯍꯟꯕ ꯈꯔꯁꯨ ꯆꯣꯡꯍꯟꯕ ꯂꯥꯏꯔꯤꯛꯇ ꯄꯥꯍꯟꯕ ꯌꯥꯕ ꯅꯠꯇꯦ ꯑꯗꯨꯅ ꯁꯥꯟꯅꯕ ꯍꯥꯏꯕ ꯑꯁꯤꯅꯁꯨ ꯏꯁꯥꯗ ꯑꯗꯨꯛꯀꯤ ꯃꯇꯤꯛ ꯀꯥꯟꯅꯕ ꯄꯨꯟꯁꯤꯁꯤ ꯄꯨꯟꯁꯤ ꯁꯥꯡꯗꯣꯛꯍꯜꯂꯤ ꯏꯁꯥ ꯅꯨꯡꯉꯥꯏꯍꯜꯂꯤ ꯏꯁꯥꯗ ꯑꯅꯥ ꯑꯌꯦꯛ ꯂꯩꯍꯟꯗꯦ ꯂꯝꯖꯦꯟꯗ ꯆꯦꯜꯂꯒꯁꯨ ꯍꯨꯃꯥꯡ ꯈꯤꯇꯪ ꯇꯥꯔꯕꯁꯨ ꯑꯩꯈꯣꯏꯅ ꯂꯝꯖꯦꯟ ꯆꯦꯟꯕ ꯃꯇꯝꯗ ꯍꯨꯃꯥꯡ ꯈꯤꯇꯪ ꯋꯥꯈꯤꯕꯗꯨꯅ ꯏꯁ ꯉꯁꯤꯗꯤ ꯆꯥꯛ ꯆꯪꯂꯅꯤꯀꯥꯅ ꯍꯥꯏꯔꯤꯕ ꯑꯁꯤ ꯁꯥꯟꯅꯕ ꯃꯁꯥꯟꯅ ꯑꯃꯅꯤ ꯑꯗꯨꯅ ꯃꯔꯝ ꯑꯣꯏꯔꯒ ꯏꯁꯥꯁꯤ ꯑꯗꯨꯛꯀꯤ ꯃꯇꯤꯛ ꯁꯥꯖꯦꯜ ꯇꯧꯒꯗꯕꯅꯤ ꯁꯥꯖꯦꯜ ꯍꯥꯏꯕꯁꯤꯁꯨ ꯏꯁꯥꯗ ꯁꯥꯟꯅꯕ ꯃꯈꯜ ꯑꯃꯅꯤ ꯗꯣꯛꯇꯔꯗ ꯆꯠꯂꯒꯁꯨ ꯅꯥꯕꯨ ꯅꯥꯔꯕꯗꯤ ꯏꯁꯥꯕꯨ ꯆꯥꯎꯈꯠꯂꯕꯗꯤ ꯁꯥꯖꯦꯜ ꯇꯧ ꯂꯝꯖꯦꯟ ꯆꯦꯜꯂꯨ ꯍꯥꯏ ꯖꯝ ꯂꯣꯡ ꯖꯝ ꯆꯣꯡꯉꯨꯅꯒ ꯅꯨꯄꯥꯗꯒ ꯍꯥꯏꯔꯤꯕꯁꯤ ꯏꯁꯥꯁꯤ ꯁꯥꯟꯅꯕꯅ ꯏꯁꯥꯁꯤ ꯑꯩꯈꯣꯏꯒꯤ ꯅꯣꯏꯍꯟꯗꯕ ꯅꯣꯏꯕ ꯍꯥꯏꯕ ꯑꯁꯤꯅ ꯏꯁꯥꯗ ꯀꯔꯤꯁꯨ ꯀꯥꯟꯅꯕ ꯄꯤꯗꯦ ꯑꯗꯨꯅꯅꯤ ꯏꯁꯥ ꯁꯥꯖꯦꯜ ꯇꯧ ꯁꯥꯟꯅꯧ ꯍꯥꯏꯔꯤꯕꯁꯤ ꯍꯧꯖꯤꯛꯀꯤ ꯃꯇꯝꯒꯤ ꯑꯉꯥꯡꯁꯤꯡ ꯑꯁꯤꯁꯨ ꯂꯥꯏꯔꯤꯛ ꯇꯝꯂꯤꯕꯅꯤ ꯂꯥꯏꯔꯤꯛ ꯄꯥꯔꯤꯕꯅꯤ ꯕꯣꯔꯗꯤꯡ ꯊꯝꯂꯤꯕꯅꯤ ꯍꯥꯏꯗꯨꯅ ꯊꯝꯕꯗꯒꯤ ꯃꯈꯣꯏꯗ ꯁꯥꯟꯅꯕꯒꯤ ꯅꯤꯌꯣꯝ ꯑꯁꯤ ꯀꯔꯤꯁꯨ ꯈꯪꯗꯔꯦ ꯍꯧꯈꯤꯕ ꯏꯄꯥ ꯏꯄꯨꯁꯤꯡꯒꯤ ꯍꯥꯛꯇꯛꯇꯒꯤ ꯁꯥꯟꯅꯗꯨꯅ ꯂꯥꯛꯂꯕ ꯃꯤꯑꯣꯏꯁꯤꯡ ꯑꯗꯨꯅ ꯍꯧꯖꯤꯛꯇꯤ ꯃꯁꯥ ꯃꯎꯁꯨ ꯐꯈꯔꯦ ꯀꯟꯕ ꯊꯧꯕꯁꯨ ꯃꯈꯣꯏꯅ ꯍꯦꯜꯂꯤ ꯑꯗꯨꯅ ꯍꯧꯖꯤꯛꯀꯤ ꯏꯪꯈꯠꯂꯛꯂꯤꯕ ꯅꯍꯥꯁꯤꯡ ꯑꯁꯤꯗꯤ ꯀꯔꯤꯁꯨ ꯃꯊꯧꯅꯥ ꯂꯩꯇ꯭ꯔꯦ